ꯑꯩꯈꯣꯏꯅ ꯋꯦꯗꯔꯁꯦ ꯍꯧꯖꯤꯛ ꯍꯣꯡꯉꯛꯄꯒꯤ ꯃꯇꯨꯡ ꯏꯟꯅ ꯍꯧꯖꯤꯛ ꯃꯇꯝ ꯆꯥꯗꯅ ꯑꯩꯈꯣꯏꯒꯤ ꯉꯟꯅ ꯄꯨꯊꯣꯛꯅꯤꯡꯉꯥꯏꯒꯤ ꯇꯧꯔꯤꯕ ꯑꯩꯈꯣꯏꯒꯤ ꯆꯥꯅꯉꯥꯏ ꯊꯛꯅꯉꯥꯏꯒꯤ ꯃꯌꯥꯝꯁꯦ ꯋꯦꯗꯔ ꯁꯤꯅ ꯃꯔꯝ ꯑꯣꯏꯔꯒ ꯏꯁꯤꯡ ꯐꯪꯗꯕ ꯑꯗꯒꯤ ꯃꯍꯩ ꯃꯔꯣꯡ ꯆꯥꯗꯕ ꯏꯁꯤꯡ ꯍꯦꯛ ꯍꯦꯟꯒꯠꯂꯛꯑꯅ ꯑꯩꯈꯣꯏꯒꯤ ꯊꯨꯝꯖꯤꯟ ꯈꯔꯒ ꯆꯥꯕ ꯌꯥꯗꯕ ꯏꯀꯪ ꯊꯣꯛꯄ ꯅꯨꯡꯁꯥꯒꯨꯝꯕ ꯀꯟꯅ ꯁꯥꯒꯠꯂꯛꯄ ꯑꯗꯨꯅ ꯑꯩꯈꯣꯏꯅ ꯆꯥ ꯁꯤꯖꯤꯟꯅꯔꯤꯕ ꯄꯣꯠꯆꯩꯁꯤꯡꯗꯣ ꯌꯥꯗꯕ ꯍꯥꯏꯇꯥꯔꯦ ꯑꯗꯨꯒ ꯑꯩꯈꯣꯏꯒꯤ ꯑꯏꯪꯕ ꯃꯇꯝꯗꯅ ꯎꯟ ꯍꯦꯛ ꯇꯥꯁꯤꯜꯂꯒ ꯑꯩꯈꯣꯏꯅ ꯂꯣꯛꯀꯗꯧꯔꯤꯕ ꯃꯍꯩ ꯃꯔꯣꯡꯗꯣ ꯂꯣꯛꯄ ꯌꯥꯍꯟꯗꯦ ꯑꯗꯨ ꯀꯔꯤꯒꯨꯝꯕ ꯑꯩꯈꯣꯏꯅ ꯌꯥꯍꯟꯒꯦ ꯍꯥꯏ ꯇꯥꯔꯒꯗꯤ ꯑꯩꯈꯣꯏꯅ ꯒ꯭ꯔꯤꯟ ꯍꯥꯎꯁꯀꯨꯝꯕ ꯑꯗꯒꯤ ꯑꯩꯈꯣꯏꯅ ꯆꯔꯨꯅꯒꯨꯝꯕ ꯇꯦꯟꯒꯨꯝꯕ ꯈꯜꯂꯒ ꯑꯗꯨꯒꯨꯝꯕ ꯑꯗꯨꯗꯒꯤ ꯉꯥꯛꯊꯣꯛꯑꯒ ꯑꯩꯈꯣꯏꯅ ꯃꯍꯩ ꯃꯔꯣꯡꯗꯣ ꯂꯣꯛꯅꯕ ꯑꯩꯈꯣꯏꯅ ꯁꯦꯝ ꯁꯥꯖꯩ